ꯍꯜꯂꯣ ꯃꯥꯅꯦ ꯎꯝ ꯎꯝ ꯎꯝ ꯍꯪꯒꯥꯝ ꯃꯔꯨꯗꯨ ꯀꯔꯝꯕꯅꯣ ꯑꯅꯦꯝꯕꯤꯗꯨꯔꯥ ꯅꯠꯇ꯭ꯔꯒ ꯑꯋꯥꯡꯕꯗꯨꯔꯣ ꯌꯦꯜꯂꯥꯔꯣ ꯑꯦ ꯂꯩ ꯂꯩ ꯎꯝ ꯎꯝ ꯀꯣꯕꯤ ꯐꯨꯜ ꯑꯣ ꯑꯆꯧꯕꯗꯣ ꯎꯝ ꯐꯗꯤꯒꯣꯝ ꯃꯔꯨ ꯂꯩ ꯂꯩ ꯃꯈꯜ ꯑꯅꯤ ꯂꯩꯌꯦ ꯃꯀꯥ ꯆꯕꯥ ꯌꯥꯕ ꯑꯃꯒ ꯑꯗꯒꯤ ꯍꯣꯏ ꯎꯝ ꯎꯝ

ꯎꯝ ꯁꯤꯒꯤꯁꯤ ꯑꯉꯟꯕ ꯑꯗꯩ ꯑꯊꯦꯡꯕ ꯑꯗꯒꯤ ꯑꯩꯈꯣꯏꯒꯤ ꯐꯨꯜ ꯌꯥꯝ ꯆꯥꯎꯅ ꯀꯥꯕ ꯑꯃ ꯑꯗꯩ ꯌꯨꯡꯅ ꯀꯥꯕ ꯑꯗꯩ ꯄꯥꯛꯊꯣꯛꯑ ꯀꯥꯕ ꯃꯈꯜ ꯃꯈꯜ ꯂꯩꯗ ꯑꯗꯨꯒꯤꯗꯤ ꯎꯝ ꯌꯥꯏ ꯌꯥꯏ

ꯑꯗꯨ ꯑꯗꯨꯗꯤ ꯆꯥꯝꯃꯒ ꯀꯨꯟ ꯑꯗꯨꯝ ꯂꯧꯖꯔꯅꯤꯗ ꯐꯗꯤꯒꯣꯝ ꯃꯔꯨꯗꯨꯗꯤ ꯍꯣꯏ ꯑꯂꯨꯒꯨꯝꯕꯗꯤ ꯂꯩꯕ꯭ꯔꯥ ꯎꯝ ꯎꯝ

ꯑꯣ ꯎꯝ ꯎꯝ ꯑꯣ ꯑꯣ ꯅꯣꯏ ꯍꯥꯔꯒꯨꯝꯕ ꯀꯔꯤꯒꯨꯝꯕꯗꯤ ꯂꯩꯔꯕ ꯑꯥ ꯎꯝ ꯂꯩ ꯁꯨꯄꯔ ꯀꯤꯜꯂꯔ ꯂꯩ ꯎꯝ ꯍꯤꯗꯥꯛꯇꯤ ꯑꯌꯥꯝꯕ ꯂꯣꯏꯅ ꯑꯅꯧ ꯑꯅꯧꯕ ꯌꯥꯝ ꯊꯣꯛꯈ꯭ꯔꯕꯅꯤꯗ ꯑꯗꯨꯝ ꯀꯣꯕꯤꯒꯤ ꯈ꯭ꯋꯥꯏ ꯐꯕ ꯂꯨꯄꯥ ꯆꯥꯝꯃꯒ ꯀꯨꯟ ꯀꯨꯟꯊ꯭ꯔꯥ ꯄꯤꯕ ꯂꯤꯛꯂꯤ ꯃꯆꯥ ꯑꯃ ꯂꯩꯀꯣ ꯑꯉꯧꯕ ꯑꯗꯣ ꯑꯗꯨꯗꯤ ꯑꯃꯨꯛ ꯀꯥꯞꯈꯤꯕꯗꯀꯣ ꯑꯗꯨꯝ ꯑꯃꯨꯛ ꯑꯅꯤꯔꯛ ꯀꯥꯞꯄꯗ ꯇꯤꯟ ꯇꯥꯕ ꯁꯨꯡꯉꯝ ꯉꯝꯗꯦ ꯉꯝꯗꯦ ꯎꯝ ꯍꯥꯡꯉꯤ ꯍꯥꯡꯉꯤ ꯂꯥꯛꯑꯣ ꯐꯔꯦ ꯑꯗꯨꯗꯤ ꯊꯝꯃꯒꯦ